ꯌꯥꯎꯈ꯭ꯔꯦ ꯂꯥꯏ ꯌꯦꯛꯄꯒꯤ ꯋꯥꯛꯁꯣꯞꯁꯨ ꯌꯥꯎꯈ꯭ꯔꯦ ꯑꯗꯨꯒ ꯀ꯭ꯂꯥꯁꯁꯨ ꯌꯥꯎꯈ꯭ꯔꯦ ꯂꯥꯏ ꯌꯦꯛꯄꯒꯤ ꯀ꯭ꯂꯥꯁꯇ ꯂꯥꯏ ꯌꯦꯛꯄ ꯌꯥꯝꯅ ꯄꯥꯝꯖꯕ ꯑꯩꯒꯤ ꯏꯃꯥꯟꯅꯕꯤꯁꯤꯡ ꯃꯈꯣꯏ ꯀꯌꯥ ꯃꯔꯨꯝꯒ ꯑꯩꯅ ꯂꯥꯏ ꯌꯦꯛꯄꯒꯤ ꯀ꯭ꯂꯥꯁ ꯑꯗꯨꯗ ꯌꯥꯎꯃꯤꯟꯅꯈꯤ ꯌꯥꯎꯃꯤꯟꯅꯕ ꯃꯇꯝꯗꯨꯗ ꯂꯥꯏ ꯌꯦꯛꯄꯒꯤ ꯇꯝꯕꯤꯔꯤꯕ ꯑꯣꯖꯥ ꯑꯗꯨꯅ ꯑꯩꯈꯣꯏꯕꯨ ꯂꯥꯏ ꯌꯦꯛꯅꯕꯒꯤꯗꯃꯛꯇ ꯇꯝꯕꯤꯔꯤꯕ ꯃꯑꯣꯡ ꯃꯇꯧ ꯑꯗꯨꯗꯒꯤ ꯑꯩꯈꯣꯏꯒꯤ ꯂꯥꯏ ꯌꯦꯛꯄ ꯊꯋꯥꯏ ꯌꯥꯎꯔꯤꯕ ꯁꯥꯇ꯭ꯔꯁꯤꯡ ꯃꯈꯣꯏꯅ ꯌꯦꯛꯏꯕ ꯂꯥꯏ ꯌꯦꯛꯄꯒꯤ ꯃꯑꯣꯡꯁꯤꯡ ꯑꯗꯨꯗꯒ ꯑꯩꯈꯣꯏꯅ ꯑꯩꯅ ꯌꯦꯡꯂꯨꯕ ꯃꯇꯝꯗ ꯃꯈꯣꯏꯅ ꯌꯦꯛꯏꯕ ꯃꯑꯣꯡꯁꯤꯡꯗꯣ ꯑꯩꯒ ꯃꯥꯟꯅꯗꯕ ꯑꯗꯨꯒ ꯃꯈꯣꯏꯅ ꯇꯧꯔꯤꯗꯣ ꯑꯗꯨꯕꯨ ꯌꯦꯡꯕ ꯃꯇꯝꯗꯁꯨ ꯌꯥꯝꯅ ꯐꯖꯕ ꯑꯗꯨꯒꯨꯝꯕ ꯑꯦꯛꯁꯄꯔꯤꯌꯦꯟꯁꯁꯤꯡ ꯑꯩꯉꯣꯟꯗ ꯌꯥꯎꯔꯝꯗꯕ ꯍꯥꯟꯅ ꯑꯩꯉꯣꯟꯗ ꯈꯪꯉꯝꯗꯕ ꯁꯤꯒꯨꯝꯕ ꯀꯌꯥ ꯑꯩꯅ ꯈꯪꯕ ꯉꯝꯖꯈꯤ ꯂꯥꯏ ꯌꯦꯛꯄ ꯃꯇꯝꯗ ꯀꯔꯝꯕ ꯃꯑꯣꯡꯗ ꯂꯥꯏꯁꯦ ꯌꯦꯛꯄ ꯇꯥꯔꯒꯗꯤ ꯍꯦꯟꯅ ꯐꯖꯕꯒꯦ ꯅꯠꯇ꯭ꯔꯒ ꯀꯔꯝꯃꯥꯏꯅ ꯀꯂꯔꯤꯡ ꯇꯧꯕ ꯇꯥꯔꯒꯗꯤ ꯍꯦꯟꯅ ꯐꯖꯕꯒꯦ ꯍꯥꯏꯕꯗꯨꯁꯨ ꯃꯈꯣꯏꯅ ꯇꯧꯔꯤꯕ ꯃꯑꯣꯡꯁꯤꯡ ꯂꯥꯏꯌꯦꯛꯄ ꯇꯝꯕꯤꯔꯤꯕ ꯑꯣꯖꯥꯗꯨꯅ ꯇꯥꯛꯂꯛꯏꯕ ꯃꯑꯣꯡ ꯑꯗꯨꯗꯒꯤ ꯑꯩꯅ ꯐꯖꯅ ꯇꯝꯕ ꯉꯝꯖꯈꯤ

ꯂꯥꯏ ꯌꯦꯛꯄꯒꯤ ꯃꯔꯝꯗ ꯍꯥꯏꯔꯤꯕ ꯃꯈꯣꯏꯅ ꯌꯦꯛꯏꯕ ꯂꯥꯏꯁꯤꯡꯗꯣ ꯌꯦꯡꯕ ꯃꯇꯝꯗ ꯂꯥꯏ ꯌꯦꯛꯄ ꯍꯥꯏꯕꯁꯦ ꯃꯇꯝꯗꯨꯗ ꯑꯩꯅ ꯔꯤꯌꯦꯂꯥꯏꯁ ꯇꯧꯈꯤ ꯃꯗꯨꯗꯤ ꯂꯥꯏ ꯌꯦꯛꯄ ꯍꯥꯏꯕꯁꯦ ꯀꯂꯥ ꯑꯃꯅꯤ ꯃꯁꯤꯗ ꯑꯩꯈꯣꯏꯅ ꯂꯥꯏ ꯑꯗꯨꯕꯨ ꯌꯦꯡꯂꯤꯅ ꯃꯤ ꯑꯗꯨꯒꯤ ꯄꯨꯛꯅꯤꯡ ꯆꯤꯡꯁꯤꯟꯕ ꯍꯩꯕ ꯑꯃ ꯗꯔꯀꯥꯔ ꯑꯣꯏ ꯍꯥꯏꯕꯁꯦ ꯈꯪꯍꯧꯈꯤ ꯋꯥꯛꯁꯣꯞ ꯑꯗꯨꯗꯒꯤ ꯑꯗꯨꯒ ꯀꯥꯟꯅꯕ ꯑꯃ ꯍꯥꯏꯌꯣ ꯍꯥꯏꯕ ꯇꯥꯔꯒꯗꯤ ꯑꯩꯅ ꯂꯥꯏ ꯌꯦꯛꯄ ꯍꯥꯏꯕꯁꯦ ꯑꯍꯥꯟꯕꯗ ꯌꯥꯝꯅ ꯊꯣꯏꯅ ꯄꯥꯝꯕ ꯑꯣꯏꯖꯔꯝꯗꯦ ꯑꯗꯨꯕꯨ ꯂꯥꯏ ꯌꯦꯛꯄ ꯌꯦꯛꯂꯛꯄ ꯂꯥꯏ ꯑꯍꯩ ꯑꯍꯩꯕ ꯁꯤꯡꯅ ꯌꯦꯛꯂꯛꯄ ꯂꯥꯏꯁꯤꯡ ꯑꯗꯣ ꯌꯦꯡꯂꯨꯕ ꯃꯇꯝꯗ ꯃꯗꯨꯗ ꯌꯥꯎꯔꯤꯕ ꯀꯂꯥ ꯍꯩꯊꯣꯏ ꯁꯤꯡꯊꯣꯏꯔꯕ ꯃꯈꯣꯏꯒꯤ ꯀꯂꯥꯗꯨꯗ ꯑꯩꯈꯣꯏꯅ ꯂꯥꯏꯗꯣ ꯌꯦꯡꯂꯨꯕ ꯃꯇꯝꯗ ꯄꯨꯛꯅꯤꯡꯗ ꯑꯄꯥꯝꯕ ꯄꯨꯛꯅꯤꯡ ꯆꯤꯡꯁꯤꯟꯕ ꯃꯗꯨꯕꯨ ꯌꯦꯡꯕ ꯃꯇꯝꯗ ꯊꯃꯣꯏꯗ ꯀꯔꯤꯒꯨꯝꯕ ꯑꯃ ꯐꯥꯎꯕ ꯐꯥꯎꯍꯟꯕ ꯉꯝꯕ ꯑꯁꯤꯒꯨꯝꯕ ꯀꯂꯥ ꯑꯁꯦ ꯑꯉꯛꯄ ꯌꯥꯝꯅ ꯉꯛꯅꯤꯡꯉꯥꯏ ꯑꯣꯏꯕ ꯀꯂꯥ ꯑꯃꯅꯤ ꯑꯗꯨꯅ ꯑꯩꯁꯨ ꯃꯁꯤ ꯈꯪꯉꯛꯄꯗꯒꯤ ꯂꯥꯏ ꯌꯦꯛꯄꯗ ꯌꯥꯝꯅ ꯏꯟꯇꯔꯦꯁ ꯂꯩꯔꯛꯈꯤꯕ ꯑꯗꯨꯝꯕ ꯑꯣꯏꯔꯛꯈꯤ